ꯂꯥꯏꯔꯤꯛ ꯃꯍꯩ ꯃꯁꯤꯡ ꯅꯤꯡꯊꯤꯅ ꯇꯝꯂꯕ ꯃꯤꯑꯣꯏ ꯑꯃꯅ ꯃꯦꯅꯔꯁ ꯐꯖꯕ ꯂꯩꯌꯦ ꯅꯠꯇ꯭ꯔꯒ ꯏꯁꯥꯒꯤ ꯑꯐꯕ ꯄ꯭ꯔꯤꯟꯁꯤꯄꯜꯅ ꯏꯁꯥꯕꯨ ꯒꯥꯏꯠ ꯇꯧꯋꯦ ꯍꯥꯏꯕꯗꯤ ꯌꯥꯝ ꯑꯆꯨꯝꯕ ꯑꯣꯏꯗꯦ ꯂꯥꯏꯔꯤꯛꯅ ꯃꯤ ꯑꯃꯕꯨꯗꯤ ꯁꯣꯁꯥꯏꯇꯤꯒꯤ ꯑꯐꯕ ꯏꯁꯥꯒꯤ ꯄꯥꯔꯁꯣꯅꯦꯜ ꯚꯦꯂ꯭ꯌꯨꯖꯀꯨꯝꯕ ꯚꯥꯞ ꯇꯥꯕ ꯋꯥꯈꯜ ꯑꯃ ꯇꯥꯛꯄꯤꯌꯦ ꯑꯗꯨ ꯑꯣꯏꯔꯁꯨ ꯍꯧꯖꯤꯛꯀꯤ ꯃꯇꯧꯗ ꯎꯞꯕ꯭ꯔꯤꯡꯒꯤꯡ ꯏꯃꯥ ꯏꯄꯥꯒ ꯏꯄꯥꯅ ꯇꯥꯛꯄꯤꯕ ꯂꯝꯕꯤ ꯅꯠꯇ꯭ꯔꯒ ꯃꯁꯥꯅ ꯂꯩꯕ ꯂꯩꯀꯥꯏꯁꯤꯡꯒꯤ ꯏꯟꯐ꯭ꯂꯨꯋꯦꯟꯁꯨ ꯌꯥꯎꯋꯦ ꯏꯁꯛꯇꯁꯨ ꯀꯃꯥꯏꯅ ꯔꯤꯌꯦꯛ ꯇꯧꯋꯦ ꯀꯃꯥꯏꯅ ꯕꯤꯍꯦꯞ ꯇꯧꯕꯤꯒꯦ ꯍꯥꯏꯕꯁꯦ ꯄꯥꯔꯁꯦꯟꯇꯦꯖ ꯌꯥꯡꯈꯩꯒꯨꯝꯕꯗꯤ ꯏꯁꯥꯗ ꯂꯩꯕꯅꯤ ꯑꯗꯨꯅ ꯏꯁꯛꯅ ꯈꯜꯂꯤꯕ ꯆꯣꯏꯁꯦꯁ ꯃꯌꯥꯝꯗꯨꯅ ꯃꯁꯥꯒꯤ ꯃꯦꯅꯔꯁ ꯑꯗꯨꯒ ꯃꯁꯥꯒꯤ ꯄ꯭ꯔꯤꯟꯁꯤꯄꯜꯁꯦ ꯆꯦꯟꯖ ꯇꯧꯕ ꯉꯝꯃꯤ ꯂꯥꯏꯔꯤꯛ ꯇꯝꯕ ꯏꯖꯨꯀꯦꯁꯟꯁꯨ ꯏꯟꯐ꯭ꯂꯨꯋꯦꯟꯁ ꯌꯥꯝ ꯂꯩꯗꯤ ꯂꯩꯌꯦ ꯃꯁꯥꯒꯤ ꯕꯤꯍꯦꯕꯔꯁꯦ ꯁꯦꯄꯤꯡ ꯇꯧꯕꯗ ꯑꯗꯨ ꯑꯣꯏꯔꯁꯨ ꯏꯖꯨꯀꯦꯁꯟꯅ ꯃꯔꯨ ꯑꯣꯏꯅ ꯃꯁꯥꯒꯤ ꯃꯦꯅꯔꯁꯒ ꯄ꯭ꯔꯤꯟꯁꯤꯄꯜ ꯆꯦꯟꯖ ꯇꯧꯒꯅꯤ ꯍꯥꯏꯕꯁꯦ ꯂꯩꯇꯦ ꯏꯖꯨꯀꯦꯁꯟ ꯑꯁꯤꯁꯦ ꯏꯍꯥꯟ ꯍꯥꯟꯕꯗꯨꯗ ꯏꯁꯥ ꯌꯨꯝꯗꯒꯤ ꯍꯧꯕꯅꯤ ꯑꯗꯨꯒ ꯃꯁꯥꯒꯤ ꯃꯔꯨꯞꯁꯤꯡꯒꯤ ꯏꯟꯐ꯭ꯂꯨꯋꯦꯟꯁ ꯁꯣꯁꯥꯏꯇꯤꯒꯤ ꯏꯟꯐ꯭ꯂꯨꯋꯦꯟꯁ ꯑꯗꯨꯅ ꯃꯁꯥꯒꯤ ꯄꯥꯔꯁꯣꯅꯦꯂꯤꯇꯤ ꯁꯦꯄꯤꯡ ꯇꯧꯕꯗꯨꯗ ꯏꯟꯐ꯭ꯂꯨꯋꯦꯟꯁ ꯌꯥꯝ ꯂꯩꯌꯦ ꯍꯧꯖꯤꯛ ꯀꯥꯟꯁꯦ ꯁꯥꯒꯔꯅ ꯒꯦꯝꯁ ꯀꯨꯝꯕꯁꯨ ꯏꯟꯇ꯭ꯔꯣꯗ꯭ꯨꯌꯁ ꯇꯧꯕꯤꯈ꯭ꯔꯦ ꯒꯦꯝꯁ ꯁꯥꯟꯅꯕꯗꯁꯨ ꯃꯦꯅꯔꯁꯒ ꯄ꯭ꯔꯤꯟꯁꯤꯄꯜ ꯃꯁꯥꯒꯤ ꯗꯤꯁꯤꯄ꯭ꯂꯤꯟ ꯗꯦꯕꯂꯞꯃꯦꯟ ꯌꯥꯝ ꯏꯟꯐ꯭ꯂꯨꯋꯦꯟꯁ ꯇꯧꯋꯦ ꯑꯗꯨꯅ ꯏꯖꯨꯀꯦꯁꯟꯒ ꯏꯁꯄꯣꯔꯠꯁꯅ ꯃꯁꯥꯒꯤ ꯆꯣꯏꯁꯦꯁ ꯃꯌꯥꯝ ꯁꯦꯞ ꯇꯧꯕꯤꯕꯅꯤ ꯃꯁꯥꯒꯤ ꯆꯣꯏꯁꯦꯁꯅ ꯑꯃꯨꯛ ꯃꯦꯅꯔꯁꯒ ꯄ꯭ꯔꯤꯟꯁꯤꯄꯜ ꯁꯦꯞ ꯇꯧꯋꯦ ꯍꯥꯏꯅ ꯑꯩꯅ ꯍꯥꯏꯅꯤꯡꯉꯦ